ꯍꯥꯟꯅꯗꯤ ꯏꯆꯝ ꯆꯝꯕ ꯍꯦꯟꯁꯦꯠ ꯂꯨꯄꯥ ꯂꯤꯁꯤꯡ ꯑꯅꯤ ꯑꯍꯨꯝ ꯄꯤꯕ ꯑꯣꯏꯔꯝꯃꯤ ꯃꯁꯤꯗꯤ ꯆꯨꯝꯅꯒꯤ ꯄꯥꯎ ꯈꯔ ꯐꯥꯎꯅꯕ ꯃꯦꯁꯦꯁ ꯊꯥꯕꯈꯛ ꯑꯣꯏꯔꯝꯃꯤ ꯍꯧꯖꯤꯛꯇꯤ ꯁ꯭ꯃꯥꯔꯠ ꯐꯣꯟ ꯑꯁꯦ ꯕꯤꯗꯤꯌꯣ ꯀꯥꯞꯄ ꯐꯣꯇꯣ ꯀꯥꯞꯄ ꯐꯣꯇꯣ ꯊꯥꯕꯅꯆꯤꯡꯕ ꯁꯤꯖꯤꯟꯅꯕ ꯌꯥꯔꯦ ꯍꯧꯖꯤꯛꯇꯤ ꯃꯦ ꯊ꯭ꯔꯤ ꯐꯣꯔ ꯑꯗꯨꯋꯥꯏꯗꯒꯤ ꯅꯦꯠꯋꯥꯛ ꯐꯪꯗꯕꯅ ꯄꯥꯎ ꯐꯥꯎꯅꯕꯗꯒꯤ ꯍꯦꯟꯅ ꯌꯥꯗꯔꯦ ꯑꯗꯨꯕꯨ ꯌꯨꯝꯗꯗꯤ ꯀꯔꯤꯒꯨꯝꯕꯗ ꯕ꯭ꯔꯣꯗꯕꯦꯟ ꯁꯥꯔꯕꯤꯁ ꯂꯩꯕꯅꯤꯅ ꯌꯨꯝꯗꯒꯤ ꯑꯣꯏꯔꯒꯗꯤ ꯈꯔ ꯁꯤꯖꯤꯟꯅꯕ ꯑꯗꯨꯝ ꯌꯥꯔꯤ ꯑꯩꯒꯤꯗꯤ ꯍꯧꯖꯤꯛ ꯍꯧꯖꯤꯛ ꯁꯤꯖꯤꯟꯅꯔꯤꯕ ꯁꯤꯝ ꯀꯥꯔꯠ ꯑꯁꯤ ꯕꯤ ꯑꯦꯁ ꯑꯦꯟ ꯑꯦꯜꯒꯤ ꯑꯣꯏ ꯑꯗꯨꯒ ꯊꯥ ꯑꯃꯗ ꯑꯩꯅ ꯆꯥꯎꯔꯥꯛꯅ ꯂꯨꯄꯥ ꯆ ꯆꯥꯝꯃꯒ ꯃꯔꯐꯨꯇꯔꯥꯇꯔꯦꯠꯀꯤ ꯄꯦꯛ ꯑꯃ ꯔꯤꯆꯥꯔꯁ ꯇꯧꯔꯒ ꯃꯦꯁꯦꯁ ꯈꯔꯁꯨ ꯊꯥꯕ ꯑꯗꯨꯝ ꯌꯥꯔꯦ ꯇꯦꯂꯦꯐꯣꯟ ꯇꯧꯅꯕꯁꯨ ꯌꯥꯔꯦ ꯕꯤꯗꯤꯌꯣ ꯌꯦꯡꯊꯣꯛ ꯌꯦꯡꯁꯤꯟ ꯐꯦꯁꯕꯨꯛ ꯄꯥꯕꯅꯆꯤꯡꯕꯗ ꯑꯗꯨꯝ ꯁꯤꯖꯤꯟꯅꯕ ꯌꯥꯔꯦ ꯍꯥꯏꯅ ꯈꯟꯖꯩ